ꯑꯩꯈꯣꯏꯒꯤ ꯃꯍꯩ ꯃꯔꯣꯡꯁꯤꯡ ꯑꯁꯤ ꯌꯣꯟꯕ ꯃꯇꯝꯗ ꯀꯩꯔꯣꯏ ꯂꯩꯀꯥꯏꯒꯤ ꯃꯤꯁꯤꯡꯅ ꯌꯥꯝꯅ ꯄꯥꯝꯅ ꯄꯩꯁꯥ ꯄꯤꯔꯒ ꯂꯧꯈꯤꯕꯁꯨ ꯌꯥꯎꯏ ꯂꯂꯣꯟꯕ ꯀꯥꯡꯕꯨꯅ ꯄꯨꯕꯤꯈ꯭ꯔꯒ ꯁꯤꯠꯇꯦ ꯄꯥꯝꯗꯦ ꯍꯥꯏꯗꯨꯅ ꯍꯜꯂꯛꯄꯗ ꯁꯦꯟ ꯃꯥꯡꯕꯁꯨ ꯌꯥꯝꯅ ꯌꯥꯎꯏ